ꯍꯜꯂꯣ ꯍꯜꯂꯣ ꯑꯥ ꯍꯟꯗꯛ ꯁꯤꯔꯣꯏ ꯂꯤꯂꯤ ꯀꯣꯏꯔꯨꯁꯤꯔꯣ ꯑꯥ ꯑꯩ ꯁꯤꯔꯣꯏ ꯂꯤꯂꯤ ꯀꯥꯗ꯭ꯔꯤꯌꯦ ꯀꯥꯔꯨꯔꯁꯤꯔꯣ ꯑꯗꯣ ꯀꯗꯣꯝꯗ ꯀꯗꯥꯏꯗ ꯀꯥꯔꯒ ꯆꯠꯀꯗꯧꯕꯅꯣ ꯑꯗꯨꯃꯥꯏ ꯇꯧꯕꯅꯣꯁꯨ ꯈꯪꯗꯦ ꯐ꯭ꯔꯦꯟ ꯅꯪ ꯂꯩꯕꯒꯤ ꯑꯩꯅ ꯂꯥꯛꯄꯅꯦ ꯑꯗꯣ ꯎꯝ ꯁꯤꯔꯣꯏ ꯂꯤꯂꯤꯗꯨ ꯀꯣꯏꯔꯨꯁꯤ ꯉꯥꯏꯍꯥꯛꯇ ꯑꯥ ꯑꯥ ꯌꯦꯡꯅꯤꯡꯉꯦ ꯆꯠꯇ꯭ꯔꯤꯑꯕ ꯑꯩ ꯍꯣꯏ ꯀꯥꯔꯁꯨ ꯆꯍꯤ ꯑꯃꯇꯒꯤꯅꯦ ꯑꯗꯨꯝ ꯋꯥꯔꯁꯨ ꯋꯥꯅ ꯆꯠꯁꯤ ꯍꯥꯎ ꯐꯔꯦꯅꯦ ꯑꯗꯣ ꯅꯪ ꯅꯪ ꯁꯨꯇꯤ ꯊꯣꯔꯛꯑꯕꯣ ꯑꯣ ꯀꯩꯗꯧꯉꯩꯅ ꯑꯣ ꯍꯣꯏ ꯂꯥꯛꯀꯦ ꯑꯗꯨ ꯑꯩ ꯅꯉꯣꯟꯗ ꯄꯥꯎ ꯍꯥꯟꯅ ꯐꯥꯎꯔꯤꯕꯅꯦ ꯑꯗꯣ ꯑꯩ ꯂꯥꯛꯀꯦ ꯍꯥꯏꯕꯒꯤ ꯍꯥ ꯑꯗꯨ ꯑꯥ ꯍꯣꯏ ꯑꯩ ꯀꯨꯏꯅ ꯆꯠꯂꯤ ꯍꯟꯗꯛꯇ ꯊꯣꯛꯂꯛꯄ ꯍꯣꯏ ꯎꯝ ꯍꯣꯏ ꯑꯥ ꯑꯥ ꯑꯥ ꯐꯔꯦ ꯐꯔꯦ ꯑꯩ ꯌꯦꯡꯂꯒꯦ ꯑꯗꯣ ꯂꯥꯛꯂꯒꯦꯀꯣ ꯅꯪ ꯔꯦꯗꯤꯗ ꯂꯩꯈ꯭ꯔꯣꯀꯣ ꯎꯝ ꯑꯣ ꯑꯣ ꯑꯣ ꯐꯔꯦ ꯐꯔꯦ ꯑꯗꯨ ꯎꯝ ꯑꯗꯨ ꯀꯔꯤ ꯀꯔꯤ ꯄꯨꯒꯗ꯭ꯔꯥ ꯁꯤꯔꯣꯏ ꯂꯤꯂꯤ ꯀꯥꯕꯁꯦ ꯎꯝ ꯑꯣ ꯎꯝ ꯎꯝ ꯎꯝ ꯑꯣ ꯑꯗꯣ ꯀꯥꯕ ꯀꯥꯟꯗꯗꯤ ꯋꯥꯕ ꯑꯗꯨ ꯌꯧꯔꯗꯤ ꯅꯨꯡꯉꯥꯏꯕꯀꯣ ꯑꯩ ꯄꯇꯥꯂꯥ ꯑꯣꯏꯗꯦ ꯈꯔ ꯅꯣꯏꯔꯤꯌꯦ ꯍꯟꯊꯗꯦꯅꯦ ꯎꯝ ꯍꯣꯏ ꯑꯗꯨ ꯆꯠꯂꯒ ꯈꯪꯂꯒꯅꯤꯀꯣ ꯑꯋꯥꯕꯗꯨ ꯑꯩ ꯅꯣꯡꯃ ꯅꯤꯅꯤ ꯂꯩꯔꯒ ꯂꯥꯛꯂꯅꯤ ꯌꯦꯡꯂꯒ ꯀꯣꯏꯊꯣꯛꯂ ꯂꯣꯏꯔꯦ ꯑꯃ ꯑꯃꯗ ꯁꯤꯔꯣꯏ ꯂꯤꯂꯤ ꯅꯠꯇ꯭ꯔꯕꯁꯨ ꯑꯇꯣꯞꯄꯗꯁꯨ ꯑꯗꯨꯝ ꯀꯣꯏꯔꯒ ꯆꯠꯂ ꯂꯣꯏꯔꯦ ꯅꯣꯡ ꯐꯥꯗꯣꯛ ꯊꯦꯡꯅꯕꯅꯤ ꯐ꯭ꯔꯦꯟꯗꯣ ꯃꯤ ꯌꯥꯝꯂꯛꯀꯅꯤ ꯃꯤ ꯑꯍꯨꯝ ꯃꯔꯤ ꯂꯥꯛꯀꯅꯤ ꯎꯝ ꯎꯝ

ꯑꯩꯅ ꯃꯇꯝ ꯁꯪꯗꯕꯀꯣ ꯎꯝ ꯃꯇꯝ ꯁꯪꯗꯕ ꯎꯝ ꯎꯝ ꯍꯣꯏ ꯑꯩꯁꯨ ꯅꯪꯕꯨ ꯎꯒꯅꯤ ꯍꯥꯏꯅ ꯍꯔꯥꯎꯔꯤ ꯆꯥ ꯊꯛꯅꯕꯗꯤ ꯐꯖ ꯐꯖꯅ ꯇꯧꯔꯝꯃꯨꯀꯣ ꯑꯍꯥꯎ ꯑꯍꯥꯎꯕ ꯎꯝ ꯎꯝ ꯑꯗꯨ ꯎꯈ꯭ꯔꯨꯜꯗꯤ ꯏꯪꯕꯔꯥ ꯍꯧꯖꯤꯛ ꯅꯣꯡ ꯇꯥꯕꯅꯤꯅꯀꯣ ꯑꯩ ꯏꯔꯣꯏ ꯁꯥ ꯆꯥꯗꯦ ꯑꯩ ꯑꯩ ꯆꯥꯕ ꯍꯩꯇꯦ ꯑꯩꯗꯤ ꯂꯝꯑꯣꯛ ꯂꯝꯑꯣꯛ ꯍꯥꯏꯕꯒꯤ ꯀꯔꯤ ꯑꯣ ꯖꯪꯒꯜꯗ ꯂꯩꯕꯗꯣ ꯑꯣ ꯑꯣ ꯑꯣ ꯑꯣ ꯑꯣ ꯑꯣ ꯑꯣ ꯎꯝ ꯎꯝ ꯑꯗꯨ ꯃꯍꯥꯎ ꯌꯦꯡꯁꯦ ꯍꯣꯏ ꯎꯝ ꯑꯩ ꯁꯤꯌꯣꯔ ꯑꯩ ꯂꯥꯛꯀꯅꯤ ꯅꯣꯏ ꯑꯥ ꯅꯣꯏ ꯅꯠꯇꯦ ꯅꯣꯏꯒꯤ ꯎꯈ꯭ꯔꯨꯜ ꯌꯧꯕꯗꯣ ꯑꯗꯣ ꯕꯥꯔꯥ ꯀꯌꯥ ꯆꯪꯕ꯭ꯔꯥ ꯎꯝ ꯎꯝ ꯎꯝ ꯑꯗꯨ ꯎꯝ ꯑꯗꯨ ꯑꯗꯨ ꯐꯔꯦꯅꯦ ꯅꯪ ꯑꯗꯣ ꯍꯧꯖꯤꯛꯇꯤ ꯍꯥꯟꯅꯗꯤ ꯌꯥꯝ ꯌꯧꯗꯦꯀꯣ ꯕꯥꯔꯥꯗꯣ ꯎꯝ ꯑꯗꯣ ꯑꯩꯗꯤ ꯑꯃꯨꯔꯛꯇꯁꯨ ꯆꯠꯇꯕꯅꯤꯅ ꯈꯪꯗꯕ ꯑꯃꯨꯛ ꯂꯥꯛꯄ ꯀꯥꯟꯗ ꯈꯪꯉꯅꯤ ꯑꯥ ꯎꯝ ꯑꯥ ꯑꯍꯣꯏ ꯍꯣꯏ ꯍꯣꯏ ꯑꯗꯨ ꯑꯩ ꯌꯧꯕ ꯀꯥꯟꯗ ꯅꯉꯣꯟꯗ ꯀꯣꯜ ꯇꯧꯒꯅꯤ ꯑꯥ ꯑꯥ ꯑꯥ ꯆꯔꯁꯀ ꯅꯛꯅꯔꯦ ꯑꯣ ꯑꯣ ꯑꯗꯨ ꯎꯝ ꯑꯗꯨ ꯀꯅꯥ ꯀꯅꯥ ꯆꯠꯁꯤꯔꯥ ꯃꯤ ꯃꯌꯥꯝ ꯄꯨꯜꯂꯒ ꯆꯠꯁꯤꯔꯥ ꯑꯥ ꯑꯣ ꯑꯣ ꯑꯣ ꯎꯝ ꯅꯣꯏ ꯂꯩꯁꯥꯕꯤ ꯄꯥꯈꯪ ꯌꯥꯝ ꯂꯩꯌꯦ ꯍꯥꯏꯕꯀꯣ ꯍꯣꯏ ꯆꯤꯡꯗꯨ ꯎꯝ ꯄꯨꯂꯞ ꯃꯤ ꯌꯥꯝ ꯆꯠꯂꯒ ꯆꯥꯔꯨꯁꯤꯀꯣ ꯑꯗꯨꯁꯨ ꯌꯥꯏꯌꯦ ꯃꯤ ꯃꯌꯥꯝ ꯆꯠꯂꯒ ꯑꯥ ꯑꯗꯨ ꯑꯣ ꯑꯗꯨ ꯀꯅꯥꯒꯤ ꯀꯥꯔꯗ ꯆꯠꯁꯤꯔꯥ ꯅꯪꯒꯤ ꯀꯥꯔ ꯂꯩꯕ ꯅꯠꯇ꯭ꯔꯥ ꯅꯃꯥꯟꯅꯕꯤ ꯑꯥ ꯆꯤꯡꯈꯣꯡ ꯐꯥꯎ ꯀꯥꯔ ꯊꯧꯕ ꯌꯥꯕ ꯑꯗꯨ ꯃꯊꯛꯇꯗꯤ ꯑꯥ ꯑꯗꯨꯝ ꯈꯣꯡꯅ ꯆꯠꯀꯗꯕ ꯅꯪꯒꯤ ꯕꯔꯅꯥ ꯀꯥꯔꯗꯣ ꯌꯥꯔꯣꯏꯌꯦ ꯕꯣꯂꯦꯔꯣꯒꯨꯝꯕ ꯖꯤꯞꯁꯤꯒꯨꯝꯕ ꯑꯗꯨꯗ ꯑꯥ ꯅꯃꯥꯅꯕꯁꯤꯡ ꯂꯩꯔꯗꯤ ꯑꯗꯨ ꯍꯥꯏꯈ꯭ꯔꯣ ꯑꯗꯨ ꯃꯊꯛꯀꯤ ꯌꯧꯅꯕꯀꯣ ꯈꯣꯡꯃꯅ ꯆꯠꯂꯗꯤ ꯋꯥꯒꯅꯤ ꯍꯥꯏꯕ ꯈꯔ ꯑꯀꯟꯕ ꯒꯥꯔꯤꯗ ꯆꯠꯁꯦ ꯍꯥꯏꯕ ꯑꯩꯈꯣꯏ ꯏꯅꯦꯝꯕꯣꯛꯅꯦ ꯏꯅꯥꯎ ꯅꯨꯄꯤꯅꯦ ꯂꯩꯍꯧꯔꯅꯤ ꯑꯩ ꯏꯃꯥꯟꯅꯕꯤ ꯑꯅꯤ ꯑꯍꯨꯝꯒ ꯂꯥꯛꯀꯅꯤ

ꯑꯗꯨ ꯆꯠꯂꯒ ꯄꯨꯂꯞ ꯆꯠꯂꯁꯤ ꯅꯣꯏꯁꯨ ꯅꯃꯥꯟꯅꯕ ꯅꯃꯥꯟꯅꯕꯤ ꯌꯥꯝ ꯍꯧꯔꯛꯑꯣ ꯑꯗꯨ ꯒꯥꯔꯤꯗꯣ ꯈꯔ ꯀꯩꯅꯣ ꯇꯧꯕ ꯈꯔ ꯑꯀꯟꯕꯗꯣ ꯆꯠꯁꯦꯕ ꯕꯣꯂꯦꯔꯣꯗ ꯑꯗꯨ ꯆꯠꯅꯕꯗꯤ ꯇꯥꯔꯤꯛ ꯀꯌꯥꯗ ꯆꯠꯁꯤꯔꯥ ꯗꯦꯗ ꯀꯌꯥꯗ ꯍꯧꯖꯤꯛ ꯃꯦ ꯇ꯭ꯋꯦꯟꯇꯤ ꯑꯩꯠ ꯑꯣꯏꯔꯦ ꯍꯣꯏ ꯑꯗꯣ ꯑꯩ ꯗꯦꯗꯇꯨ ꯐꯤꯛꯁ ꯇꯧꯔꯒꯦꯀꯣ ꯅꯣꯡꯃ ꯑꯗꯣ ꯅꯪ ꯅꯪꯅ ꯅꯪꯅꯁꯨ ꯍꯥꯏꯔꯛꯄ ꯌꯥꯔꯦ ꯑꯗꯣ ꯇꯥꯔꯤꯛꯇꯣ ꯍꯣꯏ ꯑꯗꯣ ꯃꯌꯥꯝ ꯑꯗꯨꯝ ꯀꯣꯏꯕ ꯑꯗꯨꯝ ꯂꯥꯡꯕ ꯆꯠꯁꯦ ꯃꯐꯝ ꯌꯧꯔꯒ ꯑꯗꯨꯝ ꯍꯥꯏꯅꯔꯒ ꯅꯠꯇꯦ ꯑꯗꯨ ꯄꯩꯁꯥ ꯀꯌꯥꯃꯨꯛ ꯄꯨꯔꯛꯎꯔꯥ ꯑꯗꯨ ꯆꯥꯅꯕ ꯀꯔꯤ ꯀꯔꯤ ꯑꯗꯨꯝ ꯑꯗꯨꯁꯨ ꯍꯥꯏꯗꯦ ꯅꯪ ꯑꯧ ꯅꯪꯅ ꯉꯥꯛꯇ ꯄꯨꯊꯣꯛꯑꯒꯦꯔꯥ ꯑꯩ ꯑꯩ ꯂꯥꯛꯑꯒꯦ ꯍꯥꯏꯗꯅ ꯐ꯭ꯔꯦꯟ ꯂꯥꯛꯑꯦ ꯍꯥꯏꯗꯅ ꯎꯝ

ꯍꯣꯏ ꯌꯥꯝ ꯍꯩꯌꯦ ꯑꯩ ꯄꯥꯝꯒꯜꯂꯤ ꯌꯥꯝꯅ ꯑꯥ ꯏꯟꯁꯥꯡ ꯅꯨꯄꯤ ꯆꯤꯡꯒꯤꯁꯤꯡꯗꯣ ꯑꯗꯨ ꯄꯥꯝꯃꯤ ꯍꯣꯏ ꯍꯣꯏ ꯂꯧꯅꯤꯡꯉꯦ ꯑꯗꯨ ꯎꯝ ꯑꯎꯕꯗꯣ ꯑꯗꯨꯝ ꯂꯧꯅꯤꯡꯕ ꯑꯗꯨ ꯅꯣꯡ ꯆꯨꯔꯥꯗꯤ ꯔꯦꯟ ꯀꯣꯠꯀꯨꯝꯕ ꯗꯔꯀꯥꯔ ꯑꯣꯏꯌꯦꯀꯣ ꯍꯣꯏ ꯑꯗꯨꯝ ꯔꯦꯟ ꯀꯣꯠ

ꯑꯗꯨ ꯃꯔꯨꯞ ꯅꯪ ꯑꯥ ꯁꯤꯔꯣꯏ ꯂꯤꯂꯤꯁꯤ ꯀꯌꯥꯃꯨꯛ ꯀꯥꯈ꯭ꯔꯕ ꯎꯝ ꯇꯔꯦꯠꯂꯛ ꯀꯥꯔꯦ ꯑꯣ ꯐꯔꯦ ꯑꯩꯗꯤ ꯑꯥ ꯑꯃꯨꯔꯛꯇ ꯉꯥꯏꯔꯤꯌꯦ ꯍꯧꯖꯤꯛ ꯀꯥꯒꯗꯧꯕꯗꯣ ꯑꯗꯨ ꯈꯛꯇꯅꯦ ꯑꯗꯨꯅ ꯈꯪꯗꯕꯒꯤꯀꯣ ꯐ꯭ꯔꯦꯟꯗ ꯍꯪꯕ ꯍꯣꯏ ꯑꯗꯨ ꯆꯠꯂꯝꯗꯥꯏꯗ ꯄꯥꯎ ꯐꯥꯎꯅꯔꯁꯤ ꯐꯔꯦ ꯐꯔꯦ ꯑꯥ ꯑꯥ ꯐꯔꯦ ꯐꯔꯦ ꯐꯔꯦ ꯎꯝ ꯐꯥꯎꯅꯔꯁꯤ ꯍꯌꯦꯡ ꯎꯝ ꯎꯝ